ꯑꯩꯈꯣꯏ ꯃꯅꯤꯄꯨꯔꯗ ꯁꯝ ꯐꯅꯕꯒꯤꯗꯃꯛꯇ ꯑꯩꯈꯣꯏꯅ ꯆꯦꯡꯍꯤ ꯍꯥꯏꯗꯅ ꯆꯦꯡ ꯆꯥꯝꯈꯤꯕꯒꯤ ꯆꯥꯛ ꯊꯣꯡꯂꯝꯗꯥꯏꯒꯤ ꯆꯦꯡ ꯆꯥꯝꯈꯤꯕꯒꯤ ꯃꯍꯤ ꯑꯗꯨꯏꯗꯨꯒ ꯁꯪꯕ꯭ꯔꯩ ꯃꯅꯥ ꯍꯥꯞꯄꯒ ꯐꯨꯠꯂꯒ ꯂꯣꯜꯂꯒ ꯑꯗꯨꯒꯤ ꯃꯍꯤꯗꯣ ꯑꯩꯈꯣꯏꯅ ꯁꯝ ꯂꯨꯖꯥꯕꯗ ꯁꯝꯄꯨꯒꯤ ꯃꯍꯨꯠꯇ ꯁꯝ ꯂꯨꯖꯕꯗ ꯑꯩꯈꯣꯏꯅ ꯁꯤꯖꯤꯟꯅꯩ ꯑꯗꯨꯅ ꯁꯝꯁꯨ ꯐꯍꯜꯂꯤ ꯑꯗꯨꯒꯤ ꯃꯅꯝ ꯁꯨ ꯁꯝ ꯃꯅꯝꯁꯨ ꯅꯨꯡꯁꯤꯍꯜꯂꯤ ꯑꯗꯨꯒ ꯃꯥꯏ ꯏꯁꯀꯤꯟ ꯎꯟꯁꯥ ꯐꯅꯕꯒꯤꯗꯃꯛꯇꯗꯤ ꯑꯩꯈꯣꯏꯅ ꯑꯩꯈꯣꯏꯒꯤ ꯑꯦꯂꯣꯕꯦꯔꯥ ꯑꯩꯈꯣꯏ ꯃꯅꯤꯄꯨꯔꯤ ꯂꯣꯟꯗ ꯍꯥꯏꯔꯒ ꯕꯛꯇ ꯀꯨꯃꯥꯔ ꯑꯁꯤ ꯑꯗꯨꯝ ꯁꯤꯖꯤꯟꯅꯩ ꯆꯝꯄ꯭ꯔꯥ ꯑꯗꯒꯤ ꯈꯣꯏꯍꯤ ꯇꯧꯔꯒ ꯑꯗꯨꯝ ꯇꯩꯅꯩ ꯁꯨꯃꯥꯏꯅ ꯑꯩꯈꯣꯏꯒꯤ ꯏꯁꯀꯤꯟ ꯑꯗꯒꯤ ꯁꯝ ꯐꯅꯕ ꯑꯩꯈꯣꯏ ꯃꯅꯤꯄꯨꯔꯗ ꯇꯧꯋꯦ